ꯑꯩꯈꯣꯏꯒꯤ ꯂꯧ ꯎꯕ ꯃꯇꯝꯗ ꯍꯥꯟꯅꯗꯒꯤ ꯆꯠꯅꯔꯛꯄ ꯑꯗꯨꯝ ꯍꯧꯖꯤꯛꯁꯨ ꯆꯠꯅꯔꯤ ꯍꯥꯟꯅꯗꯒꯤ ꯑꯩꯈꯣꯏꯒꯤ ꯂꯧ ꯄꯦꯡꯕ ꯃꯇꯝꯗ ꯏꯔꯣꯏꯅ ꯑꯗꯒꯤ ꯁꯟꯅ ꯄꯦꯡꯕ ꯑꯗꯨꯝꯅ ꯍꯧꯖꯤꯛꯁꯨ ꯑꯗꯨꯝ ꯒꯥꯔꯤ ꯐꯔꯛ ꯇꯥꯔꯛꯇ꯭ꯔꯀꯥꯟꯗ ꯏꯔꯣꯏꯅ ꯁꯟꯅ ꯑꯗꯨꯝ ꯄꯦꯡꯉꯤ ꯄꯦꯡꯉꯕ ꯃꯇꯨꯡꯗ ꯑꯩꯈꯣꯏ ꯂꯧ ꯂꯤꯡꯉꯤ ꯂꯤꯡꯉꯒ ꯑꯩꯈꯣꯏ ꯂꯧ

ꯍꯥꯟꯅꯒꯤ ꯍꯥꯟꯅꯗꯒꯤ ꯆꯠꯅꯔꯛꯄ ꯑꯗꯨ ꯈꯤꯇꯪ ꯍꯣꯡꯗꯣꯛ ꯍꯣꯡꯖꯤꯟ ꯂꯩ ꯑꯗꯨ ꯑꯣꯏꯔꯕꯃꯛꯁꯨ ꯍꯥꯟꯅꯗꯒꯤ ꯂꯩꯔꯛꯄ ꯑꯗꯨꯝ ꯍꯧꯖꯤꯛꯁꯨ ꯈꯔꯗꯤ ꯑꯗꯨꯝ ꯂꯩꯔꯤ ꯈꯨꯠꯅ ꯌꯩꯕ ꯑꯁꯤ ꯍꯧꯖꯤꯛꯁꯨ ꯑꯗꯨꯝ ꯌꯩꯅꯔꯤ ꯏꯁꯤꯡ ꯃꯥꯏꯁꯤꯡ ꯂꯧꯎ ꯁꯤꯡꯎꯕꯒꯤ ꯐꯧꯊꯣꯛ ꯌꯥꯝꯍꯜꯂꯤ ꯍꯥꯟꯅꯗꯒꯤꯁꯨ ꯌꯥꯝꯃꯤ ꯍꯧꯖꯤꯛꯁꯨ ꯑꯗꯨꯝ ꯐꯧꯊꯣꯛ ꯊꯣꯛꯍꯜꯂꯤ ꯍꯥꯟꯅꯗꯒꯤ ꯍꯥꯟꯅ ꯆꯥꯏꯅꯕ ꯍꯥꯔ ꯑꯗꯨꯝꯅ ꯍꯧꯖꯤꯛꯁꯨ ꯑꯗꯨꯝ ꯍꯥꯔ ꯆꯥꯏꯔꯤ ꯂꯧ ꯎꯕꯗ ꯂꯧ ꯎꯕꯗ ꯃꯤꯑꯣꯏ ꯂꯧ ꯌꯩꯕ ꯃꯇꯝꯗ ꯃꯤꯑꯣꯏ ꯇꯔꯥꯃꯨꯛ ꯆꯪꯕ ꯑꯗꯨꯝꯅ ꯍꯧꯖꯤꯛꯁꯨ ꯑꯗꯨꯝ ꯈꯨꯠꯅ ꯌꯩꯕ ꯃꯇꯝꯗ ꯃꯤꯑꯣꯏ ꯇꯔꯥ ꯑꯗꯨꯝ ꯆꯪꯉꯤ ꯑꯗꯨꯒ ꯑꯩꯈꯣꯏ ꯂꯧ ꯌꯩꯔꯅꯤ ꯌꯩꯔꯒ ꯌꯨꯝꯗ ꯄꯨꯈꯠꯂꯛꯑꯅꯤ ꯄꯨꯈꯠꯂꯛꯑꯒ ꯑꯩꯈꯣꯏ ꯌꯨꯝꯗ ꯍꯣꯟꯖꯤꯜꯂꯒ ꯊꯝꯒꯅꯤ ꯍꯥꯟꯅ ꯁꯟꯒꯥꯔꯤꯅ ꯌꯨꯝꯗ ꯐꯧꯁꯤꯡ ꯑꯗꯨ ꯄꯨꯈꯠꯂꯛꯄ ꯑꯗꯨꯝꯅ ꯍꯧꯖꯤꯛꯁꯨ ꯒꯥꯔꯤ ꯀꯩ ꯀꯩ ꯐꯔꯛ ꯇꯥꯔꯛꯄꯀꯥꯟꯗ ꯁꯟꯒꯥꯔꯤꯅ ꯌꯨꯝꯗ ꯄꯨꯈꯠꯂꯤ ꯏꯟꯖꯤꯟꯒꯨꯝꯕ ꯊꯣꯛꯂꯛꯑꯕꯅꯤꯅ ꯍꯧꯖꯤꯛꯇꯤ ꯁꯟ ꯒꯥꯔꯤꯁꯨ ꯊꯣꯏꯅ ꯀꯩꯗꯧꯗ꯭ꯔꯦ ꯂꯧꯗ꯭ꯔꯦ